ꯑꯣ ꯇꯥꯕ꯭ꯔꯣ ꯏꯇꯥꯎ ꯍꯜꯂꯣ ꯇꯥꯕ꯭ꯔꯣ ꯑꯣ ꯀꯥꯏ ꯂꯩꯒꯦ ꯑꯗꯣ ꯑꯩꯈꯣꯏ ꯐꯨꯠꯕꯣꯜ ꯇꯣꯔꯅꯥꯃꯦꯟ ꯑꯃ ꯊꯣꯛꯀꯗꯣꯔꯤ ꯅꯪ ꯌꯥꯎꯒꯦꯔꯣ ꯑꯥ ꯐꯨꯠꯕꯣꯜ ꯀꯩ ꯀꯩꯁꯨ ꯌꯥꯎꯌꯦꯕ ꯑꯗꯨ ꯌꯥꯎꯁꯤꯔꯣ ꯑꯗꯨ ꯈꯪꯗꯦꯅꯦ ꯃꯤꯗꯤ ꯅꯃꯥꯟꯅꯕ ꯑꯩꯇꯩ ꯂꯩꯒꯗ꯭ꯔꯣ ꯂꯧꯅꯕ ꯍꯣꯠꯅꯁꯦ ꯑꯗꯨ ꯂꯧꯗꯕ ꯍꯟꯗꯛꯀꯤꯗꯤ ꯂꯧꯍꯧꯁꯦ ꯃꯃꯥꯡꯁꯨ ꯂꯧꯍꯧꯗꯦꯕ ꯑꯗꯨ ꯁ꯭ꯄꯣꯔꯠꯁ ꯆꯍꯤ ꯑꯃꯗ ꯑꯃꯨꯛ ꯑꯃꯨꯛ ꯂꯥꯛꯄꯅꯤꯅꯀꯣ ꯂꯧꯍꯧꯁꯦꯕ ꯍꯟꯗꯛꯇꯤ ꯑꯩꯈꯣꯏ ꯃꯤ ꯑꯩꯅꯕꯨꯗꯤ ꯃꯤ ꯃꯉꯥ ꯂꯩꯔꯦ ꯑꯗꯨ ꯃꯤ ꯃꯥꯄꯜ ꯃꯥꯄꯜ ꯁꯥꯟꯅꯅꯤ ꯍꯥꯏꯌꯦꯕ ꯃꯤ ꯅꯪꯒ ꯊꯥꯔꯒ ꯃꯤ ꯑꯣ ꯑꯗꯨ ꯀꯩꯅꯣ ꯃꯐꯝꯗꯤ ꯑꯩꯈꯣꯏ ꯂꯩꯀꯥꯏꯒꯤꯅꯦ ꯍꯥꯏꯕ ꯍꯟꯇꯛꯀꯤꯗꯣ ꯎꯝ ꯃꯤ ꯌꯥꯎꯅꯤꯡ ꯌꯥꯎꯅꯤꯡ ꯌꯥꯎꯕ ꯌꯥꯏ ꯑꯣ ꯃꯤ ꯌꯥꯎꯅꯤꯡ ꯌꯥꯎꯅꯤꯡ ꯌꯥꯎꯕ ꯌꯥꯏꯌꯦꯕ ꯑꯩꯈꯣꯏ ꯚꯤꯂꯦꯖꯀꯤꯅꯦ ꯚꯤꯂꯦꯖ ꯑꯇꯩ ꯌꯥꯎꯋꯦ ꯑꯇꯩ ꯌꯥꯎꯋꯦ ꯂꯝꯖꯦꯟ ꯀꯩ ꯀꯩ ꯂꯣꯏ ꯌꯥꯎꯋꯦ ꯑ ꯌꯥꯎꯋꯦ ꯅꯪ ꯅꯪ ꯌꯥꯗ꯭ꯔꯣꯕ ꯅꯠꯇ꯭ꯔꯣ ꯑꯣ ꯑꯗꯨ ꯑꯩ ꯃꯤ ꯂꯧꯁꯜꯂꯔꯣꯏꯗꯣꯏꯅꯦꯕ ꯑꯗꯨ ꯁꯣꯏꯗꯅꯕ ꯇꯧꯔꯁꯤ ꯆꯥꯕ ꯊꯛꯄ ꯈꯣꯠꯄ ꯀꯔꯤꯝ ꯈꯜꯂꯨꯅꯨ ꯑꯩ ꯂꯣꯏ ꯇꯧꯔꯗꯧꯅꯤ ꯅꯃꯤꯠꯇꯨꯗ ꯑꯗꯨꯝ ꯑꯗꯨꯅꯤ ꯅꯪꯅꯁꯨ ꯈꯔ ꯄꯨꯔꯛꯑꯣꯕ ꯆꯥꯕ ꯌꯥꯕꯁꯤꯡꯗꯣ ꯑꯩꯅꯇ ꯄꯨꯊꯣꯛꯑꯗꯤ ꯀꯥꯏꯗꯩ ꯄꯩꯁꯥ ꯑꯩꯒꯤ ꯀꯔꯤꯕ ꯑꯗꯨ ꯀꯃꯥꯏ ꯑꯗꯨ ꯅꯪ ꯍꯧꯖꯤꯛꯇꯤ ꯑꯗꯨꯝ ꯁꯥꯟꯅ ꯈꯣꯠꯅꯕꯗꯤ ꯊꯣꯛꯇꯔꯣ ꯅꯨꯡꯇꯤ ꯁꯥꯟꯅꯕ꯭ꯔꯣ ꯅꯨꯡꯇꯤꯒꯤ ꯁꯥꯟꯅꯕ꯭ꯔꯣ ꯎꯝ ꯈꯪꯗꯦꯗ ꯚꯥꯏ ꯑꯩꯈꯣꯏꯁꯨ ꯁ꯭ꯄꯣꯔꯠꯅꯤꯅꯀꯣ ꯁꯨꯝ ꯌꯥꯎꯗꯕ ꯌꯥꯗꯦꯕ ꯑꯩꯈꯣꯏ ꯈꯨꯟ ꯈꯨꯟꯒꯤ ꯄꯥꯡꯊꯣꯛꯄꯅꯤꯅ ꯁꯦ ꯑꯗꯨꯒꯅꯦ ꯁꯤ ꯈꯨꯟ ꯈꯨꯟꯒꯤ ꯑꯃꯨꯛꯀ ꯐꯨꯠꯕꯣꯟ ꯇꯣꯔꯅꯥꯃꯦꯟ ꯑꯃ ꯂꯥꯛꯀꯅꯦꯕ ꯑꯩꯈꯣꯏ ꯈꯨꯟ ꯈꯨꯟ ꯈꯨꯟꯒꯤ ꯑꯣꯏꯅ ꯑꯗꯨ ꯚꯥꯏ ꯍꯣꯏ ꯌꯥꯎꯕ ꯌꯥꯔꯗꯤ ꯑꯩ ꯑꯗꯨꯝ ꯍꯥꯏꯔꯛꯀꯦꯀꯣ ꯚꯥꯏ ꯍꯣꯏꯒꯤꯗꯤ ꯁ꯭ꯄꯣꯔꯠꯀ ꯇꯧꯗꯕ꯭ꯔꯣ ꯈꯪꯗꯦꯗ ꯚꯥꯏ ꯑꯩꯈꯣꯏꯁꯨ ꯄꯪꯁꯥ ꯁꯥꯟꯅꯔꯤꯕꯗꯨꯅꯤ ꯅꯣꯏ ꯅꯪꯅ ꯈꯔ ꯅꯪꯅ ꯈꯔ ꯈꯪꯏ ꯍꯥꯏꯕ ꯃꯤ ꯈꯔ ꯄꯣꯔꯛꯑꯣꯕ ꯑꯩꯒꯤ ꯀꯣꯛꯄꯩꯗꯣ ꯑꯩꯅ ꯑꯩꯅ ꯍꯥꯏꯁꯤꯗꯤ ꯑꯩꯒ ꯑꯗꯨꯝ ꯁꯥꯟꯅꯃꯤꯟꯅꯕ ꯃꯤꯅꯦꯕ ꯑꯗꯨ ꯁꯤꯅꯗꯤ ꯌꯥꯔꯅꯦꯕ ꯂꯩꯔꯦ ꯀꯤꯄꯔꯗꯨ ꯑꯩꯉꯣꯟꯗ ꯂꯩꯔꯦ ꯀꯤꯄꯔ ꯂꯩꯔꯦ ꯑꯗꯨ ꯕꯦꯛ ꯀꯩ ꯀꯩ ꯕꯦꯛ ꯑꯃ ꯌꯥꯎꯍꯂꯛꯑꯣ ꯕꯦꯛꯁꯨ ꯂꯩꯕꯨꯗꯤ ꯂꯩꯔꯦ ꯏꯁꯇ꯭ꯔꯥꯏꯛ ꯑꯃ ꯌꯥꯎꯍꯟꯕꯤꯔꯛꯑꯣ ꯑꯗꯨꯝ ꯚꯥꯏꯁꯨ ꯂꯩꯔꯁꯤꯗꯤ ꯑꯩꯁꯨ ꯂꯩꯔꯁꯤꯗꯤ

ꯑꯗꯨꯗꯤ ꯀꯩꯌꯤꯝ ꯈꯜꯂꯨꯅꯨ ꯗꯦꯠ ꯂꯥꯛꯏꯕ ꯑꯩꯈꯣꯏꯒꯤ ꯗꯦꯠ ꯉꯁꯤ ꯗꯦꯠ ꯇ꯭ꯋꯦꯟꯇꯤ ꯁꯤꯛꯁꯅꯤ ꯗꯦꯠ ꯊꯥꯔꯇꯤꯗꯩ ꯍꯧꯗꯣꯏꯅꯦꯕ ꯑꯗꯨ ꯗꯦꯠ ꯇ꯭ꯋꯦꯟꯇꯤ ꯅꯥꯏꯟꯗꯒꯤ ꯂꯥꯛꯑꯒꯦꯔꯣ ꯑꯩꯈꯣꯏꯗ ꯑꯗꯨꯝ ꯂꯩꯕ ꯌꯥꯅꯤꯅꯦ ꯕꯣꯜꯗꯨꯁꯨ ꯑꯗꯨꯝ ꯅꯨꯃꯤꯠꯇꯨꯗꯩ ꯍꯧꯗꯣꯏꯅꯦ ꯍꯣꯏꯃꯤ ꯑꯗꯨꯅ ꯑꯌꯨꯛꯇꯒꯤ ꯍꯧꯗꯣꯏꯅꯤꯅ ꯈꯔ ꯉꯟꯅ ꯊꯣꯛꯇꯕꯁꯨ ꯌꯥꯔꯣꯏꯌꯦꯕ ꯈꯔ ꯂꯥꯞꯄꯤꯗꯅ ꯚꯥꯏ ꯍꯣꯏ ꯂꯥꯛꯇꯣꯔꯤꯗꯣ ꯁꯨꯝ ꯑꯩꯈꯣꯏꯒꯤ ꯌꯨꯝ ꯁꯤꯗ ꯂꯩꯔꯦꯅ ꯑꯩꯈꯣꯏ ꯐꯤꯜ ꯑꯍꯨꯝ ꯁꯨꯏꯗꯅ ꯑꯩꯈꯣꯏꯒꯤ ꯃꯃꯥꯡ ꯊꯪꯕꯒꯤ ꯐꯤꯜꯗꯣ ꯑꯩꯈꯣꯏ ꯃꯃꯥꯡ ꯍꯦꯛ ꯊꯪꯕꯗꯣ ꯑꯗꯨꯗꯅꯦ ꯇꯧꯗꯣꯏꯁꯦ

ꯑꯗꯨꯗ ꯑꯣꯏꯅ ꯇꯧ ꯑꯥ ꯃꯤ ꯇꯤꯟꯒꯅꯤ ꯃꯤ ꯇꯤꯟꯒꯅꯤ ꯁ꯭ꯄꯣꯔꯠꯅꯤ ꯂꯩꯀꯥꯏꯒꯤ ꯁ꯭ꯄꯣꯔꯠꯅꯤ ꯃꯃꯥ ꯃꯄꯥꯁꯨ ꯃꯌꯥꯝ ꯊꯣꯛꯂꯛꯇꯣꯏꯅꯤ ꯀꯩꯅꯣ ꯑꯗꯨꯗꯤ ꯎꯝ ꯍꯣꯏ ꯑꯦꯝ ꯑꯦꯜ ꯑꯦꯒ ꯂꯥꯛꯀꯅꯤ ꯍꯥꯏꯌꯦ ꯑꯦꯝ ꯑꯦꯜ ꯑꯦꯒ ꯂꯥꯛ ꯅꯠꯇꯦ ꯀꯥꯍꯧꯗꯕꯁꯨ ꯂꯥꯛꯀꯅꯤ ꯑꯀꯥꯕꯁꯨ ꯂꯥꯛꯀꯅꯤ ꯑꯗꯨꯗꯤ ꯚꯥꯏ ꯐꯔꯦ ꯐꯔꯦ ꯑꯗꯨꯗꯤ ꯑꯩꯁꯨ ꯍꯌꯦꯡꯒꯤ ꯑꯩꯈꯣꯏ ꯑꯩꯁꯦ ꯍꯌꯦꯡꯁꯨ ꯄ꯭ꯂꯦ ꯍꯌꯦꯡꯁꯨ ꯄ꯭ꯂꯦ ꯑꯃ ꯂꯩꯌꯦꯕ ꯑꯗꯨꯗꯤꯒꯤ ꯁꯥꯟꯅꯕꯒꯤ ꯑꯩ ꯉꯁꯤꯗꯩ ꯆꯠꯂꯅꯤ ꯑꯗꯨ ꯊꯝꯃꯒꯦꯀꯣ ꯚꯥꯏ ꯑꯗꯨꯗꯤ ꯍꯣꯏ ꯌꯥꯏꯐꯔꯦ ꯃꯪ ꯐꯔꯦ